ꯍꯜꯂꯣ ꯁꯤꯁꯦ ꯂꯝꯖꯤꯡꯕ ꯀꯦꯞ ꯁꯔꯕꯤꯁ ꯑꯣꯏꯗꯣꯏꯔꯣ ꯑꯩ ꯀꯦꯞ ꯑꯃꯇ ꯕꯨꯛ ꯇꯧꯖꯒꯦ ꯇꯧꯕ ꯍꯣꯏ ꯌꯦꯡꯒꯦ ꯄꯨꯡ ꯑꯩꯌꯨꯛꯀꯤ ꯄꯨꯡ ꯇꯔꯥ ꯅꯪꯅꯕ ꯂꯥꯛꯄꯤꯕ ꯌꯥꯒꯗꯔꯥ ꯈꯤꯇꯪ ꯉꯟꯇꯛꯅ ꯀꯦꯅꯣꯗ ꯆꯠ ꯑꯦꯔꯄꯣꯠꯇ ꯆꯠꯀꯗꯕ ꯑꯩꯁꯦ ꯁꯒꯣꯜꯕꯟ ꯃꯩꯅꯣ ꯂꯩꯔꯛ ꯃꯩꯁꯅꯥꯝ ꯅꯣꯡꯊꯣꯡꯕꯝ ꯂꯩꯀꯥꯏ ꯑꯗꯒꯤ ꯑꯣꯏꯗꯣꯏꯅꯦ ꯃꯤꯡꯅ ꯇꯄꯂꯤ ꯑꯥꯔ ꯀꯦ ꯖꯒꯥ ꯑꯦꯛꯖꯦꯛꯁꯦ ꯀꯃ꯭ꯌꯨꯅꯤꯇꯤ ꯍꯣꯜ ꯑꯃ ꯂꯩꯕꯅꯦ ꯑꯗꯨꯒꯤ ꯃꯃꯥꯡꯗ ꯂꯩꯔꯛ ꯃꯆꯥ ꯑꯝ ꯂꯩꯕꯅꯦꯕꯀꯣ ꯁꯒꯣꯜꯕꯟ ꯃꯩꯅꯣ ꯂꯩꯔꯛꯇ ꯑꯗꯨꯗꯨꯒꯤ ꯖꯒꯥꯗꯨꯗ ꯑꯣꯏꯗꯣꯏꯕ

ꯌꯥꯔꯒꯗꯤ ꯈꯤꯇꯪ ꯉꯟꯅ ꯑꯗꯨꯝ ꯂꯥꯛꯄꯤꯌꯨꯀꯣ ꯑꯗꯨꯒ ꯐꯣꯟ ꯇꯧꯕꯤꯔꯛꯑꯣ

ꯑ ꯁꯤ ꯅꯝꯕꯔꯁꯤꯗ ꯑꯗꯣ ꯄꯩꯁꯥꯗꯣ ꯑꯗꯨꯝ ꯍꯌꯦꯡ ꯏꯟ ꯀꯦꯁꯇ ꯑꯗꯨꯝ ꯄꯤꯖꯔꯒꯦ ꯎꯝ ꯂꯥꯛꯑꯀꯥꯟꯗ ꯍꯥꯏꯕꯤꯔꯛꯑꯣ ꯑꯥ ꯊꯝꯖꯔꯒꯦ